ꯑꯩꯅ ꯍꯟꯗꯛ ꯊꯧꯕꯥꯜ ꯃꯥꯔꯀꯦꯠꯇꯒꯤ ꯋꯥꯟ ꯄ꯭ꯂꯁ ꯃꯣꯕꯥꯏꯜ ꯑꯃ ꯂꯧꯋꯤ ꯃꯁꯤꯒꯤ ꯃꯣꯕꯥꯏꯜꯁꯦ ꯑꯩꯉꯣꯟꯗ ꯌꯥꯝꯅ ꯀꯥꯟꯅꯩ ꯁꯝꯅ ꯍꯥꯏꯔꯕꯗ ꯌꯥꯝꯅ ꯍꯦꯟꯗꯤ ꯑꯣꯏ ꯏꯁꯀ꯭ꯔꯤꯟ ꯌꯥꯝ ꯅꯨꯡꯉꯥꯏ ꯀꯦꯃꯦꯔꯥ ꯌꯥꯝ ꯁꯦꯡꯉꯤ ꯍꯦꯡ ꯇꯧꯒꯟꯗꯦ ꯕꯦꯇ꯭ꯔꯤ ꯌꯥꯝ ꯈꯥꯡꯉꯤ